ꯑꯩꯈꯣꯏꯅ ꯌꯦꯟ ꯉꯥꯅꯨ ꯂꯣꯏꯕ ꯃꯇꯝꯗ ꯁꯨꯃꯥꯏꯅ ꯐꯥꯝ ꯇꯧꯕ ꯌꯥꯝꯅ ꯌꯥꯝ ꯌꯥꯝꯅ ꯉꯥꯅꯨ ꯌꯦꯟ ꯂꯣꯏꯕ ꯃꯇꯝꯗ ꯑꯩꯈꯣꯏꯅ ꯇꯧꯒꯗꯧꯕꯁꯦ ꯃꯣꯏꯁꯦ ꯃꯣꯏ ꯌꯦꯟ ꯉꯥꯅꯨ ꯍꯥꯏꯕꯁꯦ ꯃꯣꯏꯁꯦ ꯃꯣꯠꯀꯜꯂꯤ ꯑꯗꯨꯒ ꯃꯣꯏ ꯃꯣꯏꯗꯒꯤ ꯂꯥꯏꯅꯥ ꯃꯌꯥꯝꯁꯦ ꯁꯟꯗꯣꯛꯀꯜꯂꯤ ꯑꯗꯨꯒ ꯃꯣꯏ ꯁꯟꯗꯣꯛꯂꯒ ꯃꯣꯏꯁꯦ ꯌꯦꯟ ꯉꯥꯅꯨ ꯃꯥꯡꯕ ꯌꯥꯝ ꯇꯥꯛꯄ ꯌꯥꯝ ꯃꯥꯡꯕ ꯍꯥꯏꯕꯗꯤ ꯁꯤꯔꯥꯒ ꯃꯥꯡꯕꯀꯣ ꯂꯥꯏꯅꯥ ꯅꯥꯕꯗꯒꯤ ꯑꯗꯨꯃꯥꯏꯅ ꯌꯥꯝ ꯊꯣꯛꯀꯜꯂꯤ ꯃꯣꯏ ꯉꯥꯛ ꯂꯥꯏꯅꯥ ꯅꯥꯔꯒ ꯃꯣꯏꯉꯣꯟꯈꯛ ꯁꯣꯛꯄ ꯅꯠꯇꯅ ꯃꯔꯛ ꯃꯔꯛꯇ ꯃꯤꯑꯣꯏꯕꯗꯁꯨ ꯌꯧꯔꯛꯑꯦꯀꯣ ꯌꯦꯟ ꯉꯥꯅꯨꯗꯒꯤ ꯇꯧꯔꯒ ꯂꯥꯏꯅꯥ ꯃꯌꯥꯝ ꯃꯤꯉꯣꯟꯗ ꯃꯤꯑꯣꯏꯕꯗ ꯁꯟꯗꯣꯛꯄ ꯃꯌꯥꯝꯁꯨ ꯌꯥꯎꯏ ꯑꯗꯨ ꯃꯌꯥꯝꯁꯦ ꯑꯩꯈꯣꯏꯅ ꯀꯔꯝ ꯍꯥꯏꯅ ꯉꯥꯛꯊꯣꯛꯀꯗ꯭ꯔꯥ ꯍꯥꯏꯔꯒ ꯑꯩꯈꯣꯏꯅ ꯌꯦꯟ ꯉꯥꯅꯨ ꯌꯥꯝ ꯂꯣꯏꯕ ꯑꯣꯏꯔꯒꯗꯤ ꯐꯥꯝꯃꯤꯡ ꯇꯧꯕ ꯑꯣꯏꯔꯒꯗꯤ ꯐꯖꯅ ꯃꯣꯏꯒꯤ ꯌꯨꯝꯐꯝ ꯃꯣꯏꯒꯤ ꯂꯩꯅꯤꯡꯉꯥꯏ ꯌꯨꯝꯁꯦ ꯐꯖꯅ ꯁꯦꯡꯅ ꯅꯥꯟꯅ ꯁꯦꯝꯕꯤꯕ ꯌꯨꯝ ꯐꯖꯅ ꯁꯦꯝꯕꯤꯔꯒ ꯃꯣꯏꯁꯦ ꯑꯩꯈꯣꯏꯒꯤ ꯃꯤꯅ ꯍꯤꯡꯂꯤꯕꯒꯨꯝ ꯃꯤ ꯃꯤꯅ ꯂꯩꯔꯤꯕ ꯌꯨꯝꯗꯒꯤ ꯈꯔ ꯊꯥꯞꯅ ꯌꯣꯛꯄꯤꯕ ꯑꯗꯨ ꯌꯣꯛꯄ ꯀꯥꯟꯗ ꯃꯣꯏꯁꯦ ꯃꯈꯣꯏꯒꯤ ꯂꯩꯅꯤꯡꯉꯥꯏ ꯌꯨꯝ ꯃꯐꯝꯁꯨ ꯁꯦꯡꯅ ꯊꯝꯕꯤꯕ ꯍꯥꯏꯖꯤꯅꯤꯛ ꯑꯣꯏꯕꯤꯕꯀꯣ ꯃꯣꯏꯒꯤꯁꯦ ꯃꯣꯠꯂꯒꯅ ꯃꯊꯤ ꯌꯥꯝ ꯌꯥꯝꯂꯒꯅ ꯃꯣꯏꯁꯦ ꯏꯁꯤꯡꯅ ꯁꯦꯡꯗꯣꯛꯄꯤꯕꯀꯣ ꯑꯗꯨꯒ ꯃꯣꯏꯁꯦ ꯃꯣꯏꯒꯤ ꯅꯨꯡꯁꯤꯠ ꯃꯣꯏꯔꯣꯝꯗꯒꯤ ꯃꯣꯏꯒꯤ ꯃꯌꯨꯝꯁꯦ ꯑꯩꯈꯣꯏꯒꯤ ꯃꯤꯑꯣꯏꯕꯒꯤ ꯂꯩꯐꯝꯗꯒꯤ ꯈꯔ ꯊꯥꯞꯅ ꯊꯝꯕꯤꯔꯒ ꯁꯦꯡꯅ ꯊꯝꯕꯤꯔꯒ ꯃꯣꯏꯒꯤ ꯃꯣꯏꯅ ꯄꯤꯐꯝ ꯊꯣꯛꯄ ꯆꯤꯟꯖꯥꯛ ꯄꯤꯕꯤꯕ ꯃꯣꯏꯒꯤ ꯄꯤꯐꯝ ꯊꯣꯛꯄ ꯍꯤꯗꯥꯛꯁꯤꯡ ꯆꯥꯏꯕꯤꯕ ꯃꯣꯏꯒꯤ ꯃꯍꯤꯛ ꯁꯟꯗꯣꯛꯇꯅꯤꯡꯉꯥꯏ ꯑꯃꯒ ꯑꯃꯒ ꯃꯣꯠꯇꯅꯤꯡꯉꯥꯏ ꯐꯖꯅ ꯁꯦꯡꯅ ꯊꯝꯕꯤꯕꯁꯦ ꯗꯔꯀꯥꯔ ꯇꯥꯏꯌꯦꯕ ꯑꯗꯨꯒ ꯃꯣꯏꯒꯤ ꯆꯤꯟꯖꯥꯛ ꯃꯣꯏꯁꯦ ꯐꯅꯤꯡꯉꯥꯏ ꯃꯈꯣꯏꯒꯤ ꯈ꯭ꯋꯥꯏꯗꯒꯤ ꯐꯕꯗꯤ ꯆꯤꯟꯖꯥꯛꯁꯦ ꯑꯩꯈꯣꯏ ꯏꯁꯥꯅ ꯁꯦꯝꯕꯤꯔꯒ ꯑꯗꯨꯒꯤ ꯆꯥꯛꯇꯒꯤ ꯇꯧꯔꯒ ꯑꯗꯨꯒ ꯅꯥꯄꯤꯁꯤꯡꯗꯒꯤ ꯑꯩꯈꯣꯏꯒꯤ ꯏꯟꯁꯥꯡ ꯅꯥꯄꯤꯁꯤꯡꯗꯒꯤ ꯇꯧꯔꯒ ꯃꯣꯏꯁꯤ ꯀꯣꯕꯤꯒꯤ ꯃꯅꯥꯒꯨꯝꯕ ꯑꯗꯨꯒ ꯆꯨꯖꯥꯛ ꯀꯨꯝꯕꯁꯦ ꯀꯛꯂꯒ ꯄꯨꯂꯞ ꯀꯛꯂꯒ ꯑꯗꯨꯃꯥꯏꯅ ꯄꯤꯕꯤꯕꯅ ꯍꯦꯟꯅꯗꯤ ꯑꯩꯈꯣꯏ ꯆꯥꯕꯗꯁꯨ ꯐꯩꯌꯦ ꯑꯩꯈꯣꯏ ꯍꯛꯆꯥꯡꯒꯤꯗꯃꯛꯁꯨ ꯍꯦꯜꯗꯤ ꯑꯣꯏꯒꯅꯤ ꯑꯗꯨꯒ ꯃꯣꯏꯁꯨ ꯍꯦꯟꯅ ꯍꯦꯟꯅ ꯍꯛꯆꯥꯡꯁꯦ ꯐꯒꯅꯤꯅ ꯈꯜꯂꯦ ꯑꯗꯨ ꯈ꯭ꯋꯥꯏꯗꯒꯤ ꯐꯕꯗꯤ ꯈ꯭ꯋꯥꯏꯗꯒꯤ ꯃꯣꯏꯒꯤ ꯃꯣꯏꯒꯤ ꯂꯥꯏꯅꯥ ꯁꯟꯗꯣꯛꯇꯅꯤꯡꯉꯥꯏ ꯃꯣꯏꯁꯦ ꯀꯔꯝ ꯍꯥꯏꯅ ꯊꯝꯕꯤꯒꯗ꯭ꯔꯥ ꯍꯥꯏꯕꯗꯤ ꯃꯣꯏꯁꯦ ꯁꯦꯡꯅ ꯊꯝꯕꯤꯕ ꯃꯣꯏꯒꯤ ꯂꯩꯔꯤꯕ ꯃꯐꯝꯁꯦ ꯍꯥꯏꯖꯤꯅꯤꯛ ꯑꯣꯏꯍꯟꯕꯤꯕꯁꯦ ꯁꯤꯅ ꯈ꯭ꯋꯥꯏ ꯐꯩꯌꯦ ꯑꯗꯨꯒ ꯑꯩꯈꯣꯏꯅ ꯑꯗꯨ ꯑꯗꯨꯁꯤꯡꯁꯦ ꯇꯧꯕ ꯅꯪꯍꯧꯗ꯭ꯔꯦ ꯇꯧꯕ ꯉꯝꯗ꯭ꯔꯦ ꯍꯥꯏꯕ ꯃꯇꯝꯗ ꯌꯦꯟ ꯌꯦꯟ ꯑꯣꯏꯔꯣ ꯉꯥꯅꯨ ꯑꯣꯏꯔꯣ ꯑꯩꯈꯣꯏꯅ ꯂꯣꯏꯔꯤꯕ ꯖꯤꯕꯁꯤꯡꯁꯦ ꯅꯥꯕ ꯍꯧꯔꯛꯄꯗ ꯕꯦꯇꯅꯔꯤꯀꯣ ꯁꯥꯁꯤꯡꯒꯤ ꯗꯣꯛꯇꯔꯁꯤꯡꯁꯦ ꯇꯥꯟꯅꯕ ꯁꯥꯁꯤꯡꯒꯤ ꯗꯣꯛꯇꯔꯁꯤꯡꯁꯦ ꯀꯧꯔꯒ ꯕꯦꯇꯅꯔꯤꯁꯤꯡꯁꯦ ꯀꯧꯔꯒ ꯑꯩꯈꯣꯏꯁꯦ ꯌꯦꯡꯍꯟꯕꯤꯕ ꯅꯠꯇ꯭ꯔꯒ ꯑꯗꯨꯝꯕ ꯑꯈꯪꯕ ꯃꯤ ꯑꯃꯗꯒꯤ ꯍꯤꯗꯥꯛꯁꯦ ꯃꯈꯣꯏꯁꯦ ꯀꯔꯝꯕ ꯍꯤꯗꯥꯛ ꯁꯤꯖꯤꯟꯅꯒꯦꯔꯥ ꯑꯩꯒꯤ ꯌꯦꯟꯒꯤ ꯉꯥꯅꯨꯒꯤ ꯁꯤꯝꯇꯝꯁꯦ ꯑꯁꯨꯃꯥꯏꯅ ꯄꯨꯔꯛꯑꯦ ꯃꯥꯁꯦ ꯑꯁꯨꯃꯥꯏꯅ ꯅꯥꯔꯛꯑꯦ ꯃꯥꯁꯦ ꯃꯃꯤꯠ ꯎꯏꯔꯤ ꯎꯏꯔꯤ ꯇꯧꯔꯦ ꯅꯠꯇ꯭ꯔꯒ ꯃꯈꯣꯡ ꯃꯈꯨꯠ ꯑꯁꯨꯃꯥꯏꯅ ꯁꯣꯛꯂꯛꯑꯦ ꯑꯗꯨꯃꯥꯏꯅ ꯅꯥꯔꯛꯑꯦ ꯍꯥꯏꯕ ꯃꯇꯝꯗ ꯑꯩꯈꯣꯏꯒꯤ ꯕꯦꯇꯅꯔꯤ ꯁꯥ ꯉꯥꯅꯨ ꯌꯦꯟ ꯑꯁꯤꯒꯤ ꯗꯣꯛꯇꯔꯁꯤꯡꯒ ꯇꯥꯟꯅꯕꯤꯕ ꯅꯠꯇ꯭ꯔꯒ ꯑꯗꯨꯒꯨꯝꯕꯒꯤ ꯐꯥꯔꯃꯥꯁꯤꯁ ꯀꯨꯝꯕꯗ ꯃꯣꯏꯒꯤ ꯉꯥꯅꯨꯁꯤꯡꯒꯤ ꯌꯦꯟ ꯉꯥꯅꯨꯁꯤꯡꯒꯤ ꯐꯥꯔꯃꯥꯁꯤꯁ ꯀꯨꯝꯕꯗ ꯆꯠꯂꯒ ꯍꯤꯗꯥꯛꯁꯦ ꯃꯣꯏꯒꯤ ꯆꯥꯟꯅꯕ ꯍꯤꯗꯥꯛ ꯃꯈꯣꯏꯒꯤ ꯁꯤꯝꯇꯝꯁꯤꯡ ꯃꯈꯣꯏꯒꯤ ꯀꯔꯝ ꯍꯥꯏꯅ ꯅꯥꯕ ꯃꯑꯣꯡꯗꯣ ꯇꯥꯛꯂꯒ ꯃꯣꯏꯗꯒꯤ ꯑꯈꯪꯕꯁꯤꯡꯗꯒꯤ ꯃꯇꯦꯡꯅ ꯑꯩꯈꯣꯏꯁꯦ ꯑꯗꯨꯃꯥꯏꯅ ꯇꯧꯔꯒ ꯍꯤꯗꯥꯛ ꯂꯧꯔꯒ ꯆꯥꯡ ꯅꯥꯏꯅ ꯃꯇꯝ ꯅꯥꯏꯅ ꯃꯣꯏꯒꯤ ꯂꯥꯏꯅꯥꯁꯦ ꯁꯟꯗꯣꯛꯇ꯭ꯔꯤꯉꯩꯗ ꯑꯇꯣꯞꯄꯁꯤꯡꯗ ꯁꯣꯛꯇ꯭ꯔꯤꯉꯩꯗ ꯑꯩꯈꯣꯏꯅ ꯑꯗꯨꯃꯥꯏꯅ ꯁꯦꯝꯕꯤꯔꯗꯤ ꯍꯦꯟꯅ ꯐꯒꯅꯤꯅ ꯊꯥꯖꯩ